ꯑꯩꯈꯣꯏ ꯁꯦꯅꯥꯄꯇꯤ ꯗꯤꯁꯇ꯭ꯔꯤꯛ ꯃꯅꯤꯄꯨꯔ ꯃꯁꯤꯗ ꯍꯥꯏꯒꯗꯕꯕꯨ ꯗꯤꯁꯇ꯭ꯔꯤꯛꯀꯤ ꯏꯝꯄꯣꯔꯇꯦꯟ ꯃꯌꯥꯝꯁꯦ ꯌꯦꯡꯕꯗ ꯗꯤꯁꯇ꯭ꯔꯤꯛꯁꯤꯗ ꯏꯟꯗꯁꯇ꯭ꯔꯤ ꯕꯤꯖꯤꯅꯦꯖ ꯃꯁꯤ ꯃꯌꯥꯝꯁꯦ ꯌꯦꯡꯕꯗ ꯑꯩꯈꯣꯏ ꯁꯦꯅꯥꯄꯇꯤ ꯗꯤꯁꯇ꯭ꯔꯤꯛ ꯑꯩꯈꯣꯏ ꯃꯅꯤꯄꯨꯔ ꯗꯤꯁꯇ꯭ꯔꯤꯛꯇ ꯏꯟꯗꯁꯇ꯭ꯔꯤꯌꯦꯜ ꯍꯥꯏꯒꯦ ꯍꯥꯏꯕꯗ ꯐꯤ ꯁꯥꯕꯒꯤ ꯃꯔꯝ ꯐꯤ ꯁꯥꯕꯁꯦ ꯍꯧꯖꯤꯛ ꯍꯧꯖꯤꯛꯁꯦ ꯑꯩꯈꯣꯏ ꯁꯦꯅꯥꯄꯇꯤ ꯗꯤꯁꯇ꯭ꯔꯤꯛꯗꯁꯨ ꯍꯦꯟꯂꯨꯝꯒꯨꯝꯕ ꯑꯃꯒꯨꯝꯕ ꯁꯥꯕ ꯈꯣꯠꯄ ꯈꯔ ꯈꯔ ꯍꯧꯔꯦ ꯑꯗꯨꯕꯨ ꯑꯩꯈꯣꯏ ꯁꯦꯅꯥꯄꯇꯤ ꯗꯤꯁꯇ꯭ꯔꯤꯛꯀꯤ ꯃꯤꯁꯤꯡꯁꯦ ꯑꯣꯄꯣꯔꯆꯨꯅꯤꯇꯤꯁꯤ ꯌꯥꯝ ꯋꯥꯠꯂꯦ ꯃꯅꯤꯄꯨꯔꯗ ꯌꯦꯡꯒꯦꯔ ꯏꯝꯐꯥꯜꯗ ꯌꯦꯡꯒꯦ ꯍꯥꯏꯔꯒ ꯑꯇꯩꯒꯤ ꯃꯐꯝꯒ ꯃꯐꯝ ꯑꯇꯣꯞ ꯑꯇꯣꯞꯄꯗ ꯌꯦꯡꯒꯦ ꯍꯥꯏꯔꯒ ꯑꯩꯈꯣꯏ ꯏꯟꯗꯁꯇ꯭ꯔꯤꯒꯤ ꯃꯔꯝꯗꯁꯨ ꯑꯩꯈꯣꯏꯒꯤ ꯑꯩꯈꯣꯏ ꯕꯤꯖꯤꯅꯦꯖꯀꯤ ꯃꯔꯝꯗꯁꯨ ꯒꯣꯗꯥꯎꯟ ꯑꯗꯨ ꯑꯗꯥ ꯍꯥꯏꯕꯒꯤ ꯃꯔꯝꯗꯁꯨ ꯑꯩꯈꯣꯏ ꯁꯦꯅꯥꯄꯇꯤ ꯗꯤꯁꯇ꯭ꯔꯤꯛꯁꯤ ꯆꯥꯎꯈꯠꯄꯁꯤ ꯌꯥꯝ ꯋꯥꯠꯇꯨꯅ ꯂꯩ ꯗꯦꯕꯂꯞꯃꯦꯟꯁꯤ ꯃꯁꯤꯒꯤ ꯋꯥꯛ ꯑꯣꯄꯣꯔꯆꯨꯅꯤꯇꯤꯁꯤ ꯄꯨꯕꯤꯅꯤ ꯅꯤꯡꯉꯥꯏ ꯑꯩꯈꯣꯏꯒꯤ ꯄꯨꯔꯤꯕ ꯒꯣꯕꯔꯃꯦꯟꯁꯤꯡꯁꯤ ꯈꯔ ꯋꯥꯈꯜ ꯈꯟꯕꯤꯌꯣ ꯑꯃꯃꯝ ꯒꯣꯕꯔꯃꯦꯟꯁꯤꯡꯅ ꯈꯔ ꯆꯪꯁꯤꯜꯂꯒ ꯌꯦꯡꯁꯤꯟꯗ꯭ꯔꯕꯅꯤ ꯃꯁꯤꯒꯨꯝꯕ ꯏꯟꯗꯁꯇ꯭ꯔꯤꯌꯦꯜꯒꯤ ꯒꯨꯝꯕ ꯕꯤꯖꯤꯅꯦꯖꯀꯤ ꯃꯇꯝꯗꯁꯨ ꯕꯤꯖꯤꯅꯦꯖꯇ ꯍꯥꯏꯕꯨ ꯍꯥꯏꯒꯦ ꯍꯥꯏꯔꯕꯗꯤ ꯕꯤꯖꯤꯅꯦꯖꯇ ꯕꯤꯖꯤꯅꯦꯖ ꯇꯧꯕꯗ ꯑꯩꯈꯣꯏ ꯁꯦꯅꯥꯄꯇꯤ ꯗꯤꯁꯇ꯭ꯔꯤꯛꯇ ꯕꯤꯖꯤꯅꯦꯖꯀꯤ ꯃꯔꯝꯁꯤꯗ ꯌꯥꯝ ꯋꯥꯠꯇꯨꯅ ꯂꯩꯔꯤ ꯕꯤꯖꯤꯅꯦꯖ ꯍꯥꯏꯕꯁꯤꯗꯤ ꯋꯥꯏ ꯗꯨꯀꯥꯟ ꯑꯃ ꯇꯧꯒꯅꯤ ꯑꯗꯨꯒ ꯑꯃ ꯇꯧꯒꯅꯤ ꯇ꯭ꯔꯥꯟꯁꯄꯣꯔꯇꯦꯁꯟ ꯑꯃꯒꯤ ꯕꯤꯖꯤꯅꯦꯖ ꯇꯧꯒꯅꯤ ꯑꯃꯃꯒꯤ ꯃꯄꯥꯟꯗꯒꯤ ꯂꯥꯛꯂꯤꯕ ꯄꯣꯠ ꯆꯩꯁꯤꯡꯒꯤ ꯏꯁꯇꯣꯔ ꯇꯧꯔꯒ ꯇꯧꯔꯤꯕ ꯕꯤꯖꯤꯅꯦꯖ ꯃꯁꯤꯒꯨꯝꯕꯁꯤ ꯌꯥꯝ ꯋꯥꯠꯂꯨꯅ ꯂꯩꯔꯤ ꯃꯁꯤꯒꯤ ꯑꯣꯄꯣꯔꯆꯨꯅꯤꯇꯤꯁ ꯃꯌꯥꯝꯁꯤ ꯃꯁꯤꯒꯤ ꯈꯨꯗꯣꯡ ꯆꯥꯕ ꯃꯔꯝꯗꯤ ꯑꯩꯈꯣꯏꯒꯤ

ꯆꯍꯤ ꯑꯃꯗ ꯑꯩꯈꯣꯏ ꯊꯥ ꯇꯔꯥꯅꯤꯊꯣꯏ ꯂꯩ ꯊꯥ ꯇꯔꯥꯅꯤꯊꯣꯏꯒꯤ ꯃꯔꯛꯁꯤꯗ ꯍꯩ ꯆꯥꯕ ꯈꯣꯠꯄ ꯆꯤꯟꯖꯥꯛ ꯑꯗꯨ ꯑꯗꯥ ꯚꯤꯖꯤꯇꯦꯕꯜ ꯑꯗꯨ ꯑꯗꯥ ꯍꯥꯏꯕ ꯑꯩꯈꯣꯏ ꯀꯣꯜ ꯏꯁꯇꯣꯔꯦꯖꯀꯨꯝꯕ ꯒꯣꯗꯥꯎꯟ ꯃꯆꯥꯒꯨꯝꯕ ꯀꯣꯜ ꯏꯁꯇꯣꯔꯦꯖ ꯂꯩꯇꯕꯒꯤ ꯑꯩꯈꯣꯏꯁꯤ ꯃꯇꯝ ꯆꯥꯅ ꯑꯩꯈꯣꯏꯁꯤ ꯐꯪꯗꯕꯅꯤ ꯑꯩꯈꯣꯏꯁꯨ ꯃꯄꯥꯟꯗꯒꯤ ꯄꯨꯔꯛꯂꯒ ꯃꯄꯥꯟꯗꯒꯤ ꯄꯨꯁꯤꯜꯂꯒ ꯗꯤꯃꯥꯄꯨꯔꯗꯒꯤ ꯑꯁꯥꯝꯗꯒꯤ ꯒꯨꯍꯥꯇꯤꯗꯒꯤ ꯑꯩꯈꯣꯏ ꯄꯨꯁꯤꯜꯂꯒ ꯑꯩꯈꯣꯏ ꯃꯅꯤꯄꯨꯔꯁꯤ ꯁꯤꯖꯤꯟꯅꯗꯨꯅ ꯂꯩꯔꯤꯕꯅꯤ ꯑꯗꯨꯅ ꯑꯩꯈꯣꯏ ꯃꯅꯤꯄꯨꯔꯗꯁꯨ ꯃꯅꯤꯄꯨꯔꯒꯤ ꯂꯨꯆꯤꯡꯂꯤꯕ ꯃꯅꯤꯄꯨꯔꯒꯤ ꯄꯨꯔꯤꯕ ꯃꯤꯅꯤꯁꯇꯔꯁꯤꯡ ꯆꯤꯐ ꯃꯤꯅꯤꯁꯇꯔ ꯃꯥꯒꯤ ꯀꯂꯤꯛꯁꯤꯡꯅ ꯌꯦꯡꯂꯒ ꯃꯁꯤ ꯌꯦꯡꯁꯤꯜꯂꯒ ꯒꯣꯗꯥꯎꯟ ꯑꯃꯒꯨꯝꯕ ꯄꯨꯁꯤꯜꯂꯒ ꯒꯣꯗꯥꯎꯟ ꯑꯃꯒꯨꯝꯕ ꯐꯖꯅ ꯊꯝꯕꯤꯕ ꯑꯗꯨꯗꯒꯤꯅ ꯀꯣꯜ ꯏꯁꯇꯣꯔꯦꯖꯀꯨꯝꯕ ꯑꯃ ꯊꯝꯕꯤꯕ ꯍꯥꯏꯕ ꯇꯥꯔꯕꯗꯤ ꯑꯩꯈꯣꯏ ꯃꯅꯤꯄꯨꯔꯁꯤ ꯆꯥꯎꯈꯠꯀꯅꯤ ꯃꯅꯤꯄꯨꯔꯁꯤ ꯌꯥꯝ ꯅꯨꯡꯉꯥꯏꯕ ꯍꯧꯔꯛꯀꯅꯤ ꯑꯗꯣ ꯒꯣꯗꯥꯎꯟ ꯍꯥꯏꯕꯗ ꯑꯩꯈꯣꯏ ꯄꯣꯠꯁꯤ ꯑꯃ ꯑꯃ ꯄꯣꯔꯛꯀꯅꯤ ꯇꯥꯇꯥ ꯑꯅꯤ ꯑꯍꯨꯝ ꯆꯪꯕ ꯇꯥꯇꯥ ꯇꯔꯥ ꯀꯨꯟ ꯆꯪꯕ ꯒꯣꯗꯥꯎꯟ ꯑꯃꯁꯨ ꯂꯩꯇꯦ ꯇꯥꯇꯥ ꯑꯃꯐꯥꯎ ꯆꯪꯕ ꯒꯣꯗꯥꯎꯟ ꯉꯥꯛꯇꯅꯤ ꯑꯗꯨꯕꯨ ꯑꯗꯨꯕꯨ ꯑꯩꯈꯣꯏꯅ ꯒꯣꯗꯥꯎꯟ ꯍꯥꯏꯕꯁꯤ ꯌꯥꯗꯦ ꯑꯗꯨꯅ ꯒꯣꯗꯥꯎꯟ ꯍꯥꯏꯕ ꯅꯠꯇꯦ ꯑꯗꯨꯅ ꯑꯗꯨꯅꯕꯨ ꯑꯩꯈꯣꯏ ꯀꯃꯥꯏ ꯇꯧꯔꯒ ꯆꯥꯎꯈꯠꯀꯅꯤ ꯑꯗꯨꯅ ꯑꯩꯈꯣꯏ ꯆꯥꯎꯈꯠꯄ ꯍꯥꯏꯒꯗꯕꯁꯤ ꯑꯩꯈꯣꯏ ꯒꯣꯗꯥꯎꯟ ꯑꯆꯧꯕ ꯁꯔꯀꯥꯔ ꯄꯥꯏꯔꯤꯕ ꯃꯅꯤꯄꯨꯔ ꯒꯣꯕꯔꯃꯦꯟꯒꯤ ꯆꯤꯐ ꯃꯤꯅꯤꯁꯇꯔꯒꯤ ꯃꯈꯥꯗ ꯂꯩꯔꯤꯕ ꯃꯤꯁꯤꯡ ꯆꯤꯐ ꯃꯤꯅꯤꯁꯇꯔꯅꯦ ꯃꯁꯤꯁꯤ ꯋꯥꯈꯜ ꯆꯪꯗꯨꯅ ꯗꯤꯁꯇ꯭ꯔꯤꯛ ꯗꯤꯁꯇ꯭ꯔꯤꯛ ꯈꯨꯗꯤꯡꯗ ꯑꯩꯈꯣꯏ ꯁꯦꯅꯥꯄꯇꯤ ꯗꯤꯁꯇ꯭ꯔꯤꯛꯗ ꯒꯣꯗꯥꯎꯟ ꯑꯆꯧꯕ ꯑꯃ ꯊꯝꯕꯤꯕ ꯑꯃꯃ ꯑꯣꯏꯔꯕꯗꯤ ꯌꯥꯝ ꯐꯩ ꯍꯧꯖꯤꯛ ꯑꯦꯐ ꯁꯤ ꯑꯩꯆ ꯒꯣꯗꯥꯎꯟ ꯍꯥꯏꯅ ꯑꯩꯈꯣꯏꯗ ꯒꯣꯗꯥꯎꯟ ꯊꯝꯃꯦ ꯍꯥꯏ ꯒꯣꯗꯥꯎꯟ ꯒꯣꯗꯥꯎꯟ ꯑꯗꯨꯒꯤꯗꯨꯅ ꯒꯥꯔꯤ ꯃꯌꯥꯝ ꯒꯥꯔꯤ ꯀꯌꯥ ꯂꯥꯛꯀꯅꯤ ꯒꯥꯔꯤ ꯀꯌꯥ ꯆꯪꯒꯅꯤ ꯍꯥꯏꯕ ꯄꯤꯅꯤꯉꯥꯏ ꯈꯣꯠꯅꯤꯉꯥꯏ ꯑꯗꯨ ꯃꯌꯥꯝꯒꯤ ꯍꯣꯏ ꯃꯇꯝ ꯈꯔꯒꯤ ꯍꯧꯖꯤꯛ

ꯌꯥꯅꯤꯡꯉꯥꯏꯒꯤ ꯃꯐꯝ ꯑꯃꯗꯤ ꯑꯩꯈꯣꯏꯒꯤ ꯃꯅꯤꯄꯨꯔꯒꯤ ꯂꯨꯆꯤꯡꯂꯕ ꯃꯤꯁꯤꯡꯅ ꯁꯦꯝꯕꯤꯕꯗ ꯌꯥꯝ ꯀꯥꯟꯅꯒꯅꯤ ꯍꯥꯏꯗꯤ ꯑꯃꯔꯣꯝꯗꯁꯨ ꯍꯥꯏꯅꯤꯡꯕꯅꯤ ꯑꯗꯨꯒ ꯑꯩꯈꯣꯏ ꯏꯁꯄꯤꯁꯦꯜꯂꯤ ꯑꯩꯈꯣꯏ ꯑꯩꯈꯣꯏꯁꯤ ꯑꯣꯄꯣꯔꯆꯨꯅꯤꯇꯤꯁ ꯃꯣꯁ ꯏꯁꯄꯤꯁꯦꯜꯂꯤ ꯑꯩꯈꯣꯏ ꯁꯦꯅꯥꯄꯇꯤ ꯗꯤꯁꯇ꯭ꯔꯤꯛꯀꯤ ꯃꯤꯁꯤꯡꯁꯤ ꯑꯩꯈꯣꯏ ꯑꯣꯄꯣꯔꯆꯨꯅꯤꯇꯤꯁ ꯀꯌꯥ ꯐꯪꯗꯦ ꯑꯗꯨꯅ ꯀꯔꯤ ꯀꯔꯤ ꯑꯣꯏꯔꯕꯁꯨ ꯑꯩꯈꯣꯏꯁꯤ ꯌꯥꯝ ꯋꯥꯔꯒ ꯒꯣꯗꯥꯎꯟꯒꯤ ꯃꯇꯝꯗ ꯑꯃ ꯑꯃꯒꯤ ꯃꯇꯝꯗ ꯑꯣꯏꯒꯦ ꯍꯥꯥꯏꯔꯒ ꯌꯥꯝ ꯋꯥꯕ ꯈꯣꯠꯄ ꯃꯇꯝꯁꯨ ꯂꯥꯛꯑꯦ ꯑꯗꯨꯅ ꯑꯩꯈꯣꯏ ꯐꯖꯅ ꯆꯦꯛꯁꯤꯟꯗꯨꯅ ꯀꯃꯥꯏꯅ ꯑꯩꯈꯣꯏ ꯏꯟꯗꯁꯇ꯭ꯔꯤꯒꯨꯝꯕ ꯑꯃ ꯑꯃꯒꯨꯝꯕ ꯀꯃꯥꯏꯅ ꯄꯨꯁꯤꯟꯒꯅꯤ ꯀꯃꯥꯏꯅ ꯀꯃꯥꯏꯅ ꯑꯩꯈꯣꯏ ꯏꯀꯣꯅꯣꯃꯤꯛꯀꯤ ꯃꯔꯝꯗ ꯑꯩꯈꯣꯏ ꯅꯨꯡꯉꯥꯏꯒꯗ꯭ꯔꯣ ꯀꯃꯥꯏꯅ ꯇꯧꯒꯅꯤ ꯀꯅꯥꯅ ꯁꯦꯅꯥꯄꯇꯤ ꯗꯤꯁꯇ꯭ꯔꯤꯛꯀꯤ ꯀꯃꯥꯏꯅ ꯏꯀꯣꯅꯣꯃꯤꯁꯤ ꯆꯥꯎꯈꯠꯀꯅꯤ ꯀꯃꯥꯏꯅ ꯕꯤꯖꯤꯅꯦꯖ ꯆꯥꯎꯈꯠꯀꯅꯤ ꯀꯃꯥꯏꯅ ꯑꯩꯈꯣꯏ ꯃꯌꯥꯝ ꯅꯨꯡꯉꯥꯏꯅꯤꯉꯥꯏꯒꯤ ꯍꯣꯠꯅꯒꯅꯤ ꯍꯥꯏꯕ ꯃꯌꯥꯝꯅ ꯋꯥꯈꯜ ꯈꯜꯂꯒ ꯃꯁꯤ ꯄꯨꯔꯤꯕ ꯃꯊꯧ ꯑꯣꯏꯔꯤꯕ ꯑꯩꯈꯣꯏꯒꯤ ꯃꯅꯤꯄꯨꯔꯒꯤ ꯃꯟꯇ꯭ꯔꯤꯁꯤꯡꯅ ꯌꯦꯡꯁꯤꯜꯂꯒ ꯃꯅꯤꯄꯨꯔ ꯒꯣꯕꯔꯃꯦꯟꯁꯤꯅ ꯌꯦꯡꯁꯤꯜꯂꯒ ꯁꯔꯀꯥꯔꯅ ꯑꯃ ꯁꯤꯁꯤ ꯇꯧꯐꯝ ꯊꯣꯛꯏ ꯍꯥꯏꯕ ꯃꯐꯝꯁꯤ ꯍꯦꯟꯅ ꯇꯧꯕꯤꯅꯤꯡꯉꯥꯏꯒꯤ ꯑꯩ ꯏꯍꯥꯟ ꯍꯥꯟꯅ ꯈꯪꯍꯟꯖꯕꯅꯤ ꯑꯗꯨꯒ ꯑꯩ ꯃꯁꯤ ꯃꯌꯥꯝꯁꯤ ꯃꯅꯤꯄꯨꯔ ꯒꯣꯕꯔꯃꯦꯟꯗ ꯑꯦꯄꯤꯜ ꯇꯧꯕꯅꯤ ꯃꯁꯤꯁꯤ ꯁꯣꯏꯗꯕꯤ ꯍꯟꯗꯛ ꯍꯥꯏꯕꯒꯤ ꯃꯔꯝ ꯑꯣꯏꯅ ꯇꯧꯕꯤꯒꯅꯤ ꯍꯥꯏꯕ ꯑꯩꯒꯤ ꯑꯁꯥ ꯆꯥꯎꯅ ꯃꯌꯥꯝꯗ ꯍꯥꯏꯔꯤꯕꯅꯤ